ꯏꯔꯤꯒꯦꯁꯟ ꯈꯨꯗꯣꯡ ꯆꯥꯏ ꯂꯩꯔꯤꯕ ꯐꯤꯕꯝ ꯑꯗꯨꯛꯀꯤ ꯃꯇꯤꯛ ꯐꯩ ꯃꯇꯝ ꯃꯇꯝꯒꯤ ꯑꯣꯏꯕ ꯃꯅꯥ ꯃꯁꯤꯡ ꯀꯣꯕꯤ ꯍꯋꯥꯏ ꯑꯥꯜꯂꯨ ꯃꯣꯔꯣꯛ ꯄꯨꯊꯣꯛꯄꯒ ꯃꯇꯝ ꯃꯇꯝꯒꯤ ꯑꯣꯏꯕ ꯄꯣꯠꯂꯝꯁꯤꯡ ꯑꯁꯤ ꯄꯨꯊꯣꯛꯄꯒꯤ ꯈꯨꯗꯣꯡꯆꯥꯕ ꯂꯩ